ꯍꯜꯂꯣ ꯁꯤ ꯊꯣꯏꯕꯤ ꯔꯦꯁꯇꯨꯔꯦꯟꯒꯤ ꯀꯥꯎꯟꯇ꯭ꯔ ꯑꯣꯏꯕꯤꯔꯕ꯭ꯔꯥ ꯑꯣ ꯍꯌꯦꯡꯁꯦ ꯑꯩꯒꯤ ꯕꯥꯔꯗꯦ ꯑꯣꯏꯕ ꯑꯗꯨꯅ ꯑꯩꯅ ꯏꯃꯥꯟꯅꯕꯤꯁꯤꯡꯗ ꯇ꯭ꯔꯤꯠ ꯇꯧꯖꯒꯦꯅ ꯇꯧꯕ ꯑꯩꯅ ꯅꯣꯏꯗꯒꯤ ꯂꯧꯅꯤꯡꯉꯤꯕ ꯄꯣꯠꯁꯤꯡꯁꯦ ꯕ꯭ꯔꯤꯌꯥꯅꯤ ꯐꯨꯜ ꯃꯉꯥ ꯆꯧ ꯐꯨꯜ ꯇꯔꯦꯠ ꯀꯦꯛ ꯀꯦ ꯖꯤ ꯑꯃ ꯀꯕꯥꯕ ꯍꯥꯞ ꯑꯃ ꯂꯤꯂꯤꯄꯣꯞ ꯄꯤꯁ ꯇꯔꯥ ꯑꯗꯣ ꯁꯤꯒꯤ ꯄꯣꯠꯁꯤꯡꯁꯦ ꯑꯩꯅ ꯂꯧꯕꯗ ꯅꯣꯏ ꯗꯤꯁꯀꯥꯎꯟꯒꯨꯝꯕꯒꯤꯗꯤ ꯄꯤꯕꯤꯒꯗ꯭ꯔꯥ ꯑꯣ ꯑꯩꯅ ꯄꯥꯝꯖꯔꯤꯕ ꯃꯇꯝꯁꯤꯅ ꯍꯌꯦꯡ ꯑꯌꯨꯛꯀꯤ ꯄꯨꯡ ꯅꯤꯄꯥꯜꯗ ꯑꯣꯏꯅ ꯂꯧꯖꯒꯦ ꯇꯧꯕ